ꯑꯩꯈꯣꯏꯒꯤ ꯏꯃꯨꯡꯗ ꯑꯩꯈꯣꯏ ꯇꯔꯨꯛ ꯂꯩꯌꯦ ꯑꯩꯈꯣꯏ ꯑꯩꯒꯤ ꯅꯨꯄꯥ ꯏꯅꯦꯝꯕꯣꯛ ꯏꯆꯥ ꯅꯨꯄꯥ ꯑꯅꯤ ꯏꯃꯧ ꯏꯁꯨ ꯌꯥꯎꯅ ꯄꯨꯂꯞ ꯌꯥꯝꯅ ꯅꯨꯡꯁꯤ ꯆꯥꯟꯅꯅ ꯂꯩꯃꯤꯟꯅꯩ ꯑꯗꯨꯒ ꯑꯇꯣꯞꯄ ꯂꯩꯀꯥꯏꯗꯒꯤꯁꯨ ꯑꯩꯈꯣꯏ ꯏꯃꯥꯟꯅꯕ ꯑꯩꯈꯣꯏꯒ ꯇꯤꯟꯅꯕ ꯃꯈꯣꯏꯁꯤꯡꯁꯨ ꯂꯥꯛꯑꯒ ꯃꯔꯨꯞ ꯃꯄꯥꯡꯁꯤꯡꯗꯨ ꯌꯨꯝꯗ ꯂꯥꯛꯑꯒ ꯅꯣꯡ ꯐꯥꯗꯣꯛꯁꯨ ꯄꯨꯜꯂꯒ ꯆꯥꯛ ꯏꯁꯤꯡ ꯆꯥꯟꯅꯔꯒ ꯅꯨꯡꯉꯥꯏꯅ ꯍꯥꯔꯥꯎ ꯇꯥꯌꯥꯝꯅ ꯂꯩꯃꯤꯟꯅꯩ ꯃꯔꯨꯞ ꯃꯄꯥꯡ ꯑꯃ ꯑꯣꯏꯕꯒꯤ ꯅꯨꯡꯁꯤ ꯆꯥꯟꯅꯅ ꯅꯨꯡꯉꯥꯏꯅ ꯅꯨꯡꯁꯤꯅꯅ ꯑꯗꯨꯝ ꯂꯩꯃꯤꯟꯅꯩ